ꯆꯦꯡ ꯍꯥꯋꯥꯏ ꯑꯥꯜꯂꯨ ꯍꯪꯒꯥꯝ ꯃꯣꯔꯣꯛ ꯀꯣꯕꯤ ꯐꯨꯜ ꯀꯣꯕꯤ ꯂꯩ ꯎ ꯃꯣꯔꯣꯛ ꯈꯥꯃꯦꯟ ꯑꯁꯤꯟꯕ ꯊꯕꯤ ꯒꯖꯔ ꯇꯤꯜꯍꯧ ꯐꯗꯤꯒꯣꯝ ꯀꯣꯕꯤ ꯃꯨꯜꯂꯥ ꯁꯧꯒ꯭ꯔꯤ ꯚꯦꯂꯦꯟꯗ꯭ꯔꯤ ꯆꯦꯡꯒꯨꯝ ꯌꯦꯟꯗꯦꯝ ꯁꯣꯏꯖꯤꯟ ꯂꯥꯏꯋꯥ ꯂꯐꯨ ꯍꯋꯥꯏ ꯊꯔꯥꯛ ꯍꯋꯥꯏ ꯃꯨꯕꯤ